ꯃꯅꯤꯄꯨꯔꯗꯗꯤ ꯑꯣꯁꯇ꯭ꯔꯤꯁꯀꯤ ꯐꯥꯝ ꯑꯁꯤ ꯂꯩꯇꯕꯅ ꯃꯔꯝ ꯑꯣꯏꯔꯒ ꯑꯣꯁꯇ꯭ꯔꯤꯁꯀꯤ ꯐꯥꯝ ꯑꯁꯤ ꯑꯗꯨꯛꯀꯤ ꯃꯇꯤꯛ ꯗꯔꯀꯥꯔ ꯑꯣꯏ ꯑꯣꯁꯇ꯭ꯔꯤꯁ ꯑꯁꯤ ꯌꯦꯟꯗꯒꯤ ꯍꯦꯟꯅ ꯆꯥꯎꯋꯤ ꯃꯈꯣꯏꯅ ꯀꯤꯂꯣꯒ꯭ꯔꯥꯝ ꯌꯥꯝꯅ ꯇꯥꯏ ꯃꯈꯣꯏꯅ ꯁꯥ ꯅꯨꯡ ꯄꯨꯊꯣꯛꯄꯗ ꯃꯈꯣꯏꯅ ꯍꯦꯟꯅ ꯇꯣꯡꯉꯤ ꯃꯈꯣꯏꯒꯤ ꯁꯥꯏꯖ ꯑꯁꯤ ꯀꯝꯄꯔꯦꯕꯜ ꯇꯨ ꯗ ꯆꯤꯛꯀꯟ ꯏꯠ ꯍꯦꯁ ꯂꯣꯠꯁ ꯑꯣꯐ ꯄ꯭ꯔꯣꯐꯤꯇꯦꯕꯜ ꯃꯈꯣꯏ ꯑꯁꯤꯅ ꯆꯤꯛꯀꯟ ꯕꯣꯏꯂꯔ ꯀꯤꯂꯣ ꯑꯅꯤ ꯇꯥꯕꯗꯒꯤ ꯃꯈꯣꯏ ꯑꯣꯁꯇ꯭ꯔꯤꯁꯁꯤꯡ ꯑꯁꯤꯅ ꯀꯤꯂꯣ ꯆꯥꯝꯃ ꯆꯥꯝꯃ ꯍꯦꯟꯅ ꯇꯥꯔꯛꯀꯅꯤ ꯃꯔꯝ ꯑꯗꯨꯅ ꯃꯈꯣꯏ ꯑꯁꯤ ꯑꯗꯨꯃꯇꯤꯛ ꯀꯥꯅꯩ ꯑꯗꯨꯒ ꯕꯣꯏꯂꯔ ꯌꯣꯟꯕꯁꯤ ꯄ꯭ꯔꯣꯐꯤꯇꯦꯕꯜ ꯑꯣꯏ ꯑꯗꯨꯕꯨ ꯑꯣꯁꯇ꯭ꯔꯤꯁꯅ ꯍꯦꯟꯅ ꯍꯦꯜꯂꯛꯀꯅꯤ ꯑꯃꯔꯣꯝꯗ ꯑꯩꯈꯣꯏꯒꯤ ꯂꯦꯝ ꯐꯥꯝ ꯌꯥꯎ ꯅꯨꯡ ꯑꯁꯤꯅꯁꯨ ꯑꯗꯨꯛꯀꯤ ꯃꯇꯤꯛ ꯗꯔꯀꯥꯔ ꯑꯣꯏ ꯃꯔꯝ ꯑꯁꯤꯅ ꯑꯩꯈꯣꯏꯒꯤ ꯀ꯭ꯋꯥꯂꯤꯐꯤꯀꯦꯁꯟꯒꯤ ꯂꯥꯏꯁꯦꯟꯁꯀꯤ ꯐꯥꯝ ꯇꯧꯅꯕ ꯂꯥꯏꯁꯦꯟꯁ ꯑꯁꯤ ꯗꯔꯀꯥꯔ ꯑꯗꯨꯛꯀꯤ ꯃꯇꯤꯛ ꯆꯥꯡꯅ ꯑꯣꯏ